ꯆꯪꯐꯝ ꯊꯣꯡꯖꯤꯟ ꯃꯄꯥꯟꯗ ꯁꯟꯊꯤꯒ ꯏꯁꯤꯡꯒ ꯌꯥꯅꯔꯒ ꯇꯩꯔꯤꯕꯒꯤ ꯋꯥꯍꯟꯊꯣꯛꯇꯤ ꯌꯥꯝ ꯅꯥꯟꯅꯕ ꯑꯃꯁꯨꯡ ꯑꯃꯣꯠꯄꯗꯒꯤ ꯀꯥꯏꯊꯣꯛꯅꯕ ꯃꯤꯅ ꯎꯕꯗꯁꯨ ꯐꯖꯅꯉꯥꯏ ꯑꯃꯁꯨꯡ ꯐꯖꯩ ꯍꯥꯏꯅ ꯈꯟꯅꯕꯒꯤꯗꯃꯛ